ꯑꯩꯅ ꯊꯥ ꯈꯔꯒꯤ ꯃꯃꯥꯡꯗ ꯐ꯭ꯂꯤꯞꯀꯥꯔꯠꯇꯒꯤ ꯗꯤꯌꯣꯗꯣꯔꯦꯟ ꯑꯃꯈꯛ ꯂꯩ ꯑꯍꯥꯟꯕ ꯇ꯭ꯔꯥꯏ ꯇꯧꯒꯦꯅ ꯂꯧꯖꯕꯅꯦ ꯍꯥꯟꯅꯗꯤ ꯔꯤꯐ꯭ꯔꯦꯁ ꯔꯦꯛꯁꯣꯅꯥ ꯅꯦꯚꯤꯌꯥ ꯁꯨꯒꯨꯝꯕꯁꯦ ꯑꯗꯨꯝ ꯁꯤꯖꯤꯟꯅꯩ ꯑꯗꯨ ꯑꯅꯧꯕꯅꯤ ꯇ꯭ꯔꯥꯏ ꯇꯧꯒꯦ ꯍꯥꯏꯅ ꯂꯧꯔꯒ ꯀ꯭ꯋꯥꯂꯤꯇꯤ ꯌꯥꯎꯔꯝꯗ꯭ꯔꯦ ꯐꯠꯇꯕ ꯄꯣꯠ ꯅꯤ ꯍꯥꯏꯕ ꯌꯥꯏ ꯃꯁꯤ ꯑꯇꯣꯞꯄ ꯄ꯭ꯔꯗꯛ ꯍꯥꯟꯅ ꯁꯤꯖꯤꯟꯅꯕꯗꯗꯤ ꯐꯣꯔꯇꯤ ꯑꯥꯏꯠ ꯑꯋꯥꯔꯁ ꯆꯠꯂꯤ ꯑꯗꯨꯒ ꯍꯧꯖꯤꯛꯀꯤ ꯑꯅꯧꯕꯗꯨ ꯁꯤꯖꯤꯟꯅꯕꯗꯗꯤ ꯉꯁꯤ ꯇꯩꯔꯒ ꯍꯌꯦꯡ ꯇꯩꯍꯧꯗꯕ ꯅꯨꯃꯤꯠꯇ ꯍꯥꯡꯆꯤꯠ ꯃꯅꯝ ꯅꯝꯃꯤ ꯅꯨꯡꯇꯤꯒꯤ ꯇꯩꯗꯕ ꯌꯥꯗꯦ ꯑꯗꯨꯅ ꯀ꯭ꯋꯥꯂꯤꯇꯤ ꯂꯩꯕ ꯋꯥꯠꯂꯤ